ꯑꯩꯈꯣꯏꯅ ꯕꯥꯏꯛ ꯊꯧꯕ ꯃꯇꯝꯗ ꯑꯩꯈꯣꯏꯅ ꯕꯥꯏꯛ ꯑꯗꯨ ꯑꯩꯈꯣꯏ ꯕ꯭ꯔꯦꯛ ꯌꯥꯔꯤꯕ꯭ꯔꯥ ꯌꯥꯗꯕ꯭ꯔꯥ ꯑꯃ ꯆꯦꯛꯁꯤꯟꯂꯅꯤ ꯃꯇꯨꯡꯗ ꯑꯩꯈꯣꯏꯒꯤ ꯍꯦꯜꯃꯦꯠꯁꯤꯃ ꯑꯩꯈꯣꯏ ꯆꯦꯛꯁꯤꯟꯅ ꯎꯞꯀꯗꯕꯅꯤ ꯑꯗꯨꯒ ꯑꯩꯈꯣꯏꯅ ꯊꯧꯕ ꯃꯇꯝꯗꯁꯨ ꯑꯩꯈꯣꯏꯒꯤ ꯒꯥꯔꯤ ꯁꯥꯏꯠ ꯒ꯭ꯂꯥꯁ ꯑꯅꯤꯃꯛ ꯌꯥꯎꯍꯟꯒꯗꯕꯅꯤ ꯑꯩꯈꯣꯏꯅ ꯆꯠꯄ ꯃꯇꯝꯗꯨꯗ ꯑꯩꯈꯣꯏꯒꯤ ꯁꯤꯒꯤꯅꯦꯟ ꯌꯥꯍꯟꯒꯗꯕꯅꯤ ꯑꯩꯈꯣꯏꯅ ꯂꯝꯕꯤ ꯑꯃ ꯈꯥꯏꯖꯤꯟꯕ ꯃꯇꯝꯗ ꯁꯤꯒꯤꯅꯦꯟ ꯌꯥꯗ꯭ꯔꯒꯕꯨꯗꯤ ꯑꯩꯈꯣꯏꯅ ꯆꯠꯀꯗꯕ ꯄꯣꯠꯇꯣ ꯑꯩꯈꯣꯏꯅ ꯈꯪꯉꯣꯏꯗꯝꯅꯤꯅ ꯇꯨꯡꯗꯒꯤ ꯑꯦꯁꯤꯗꯦꯟ ꯊꯣꯛꯄ ꯌꯥꯏ ꯑꯃ ꯑꯃ ꯊꯣꯝꯖꯜꯂꯛꯄ ꯌꯥꯏ ꯁꯣꯛꯄ ꯌꯥꯏ ꯑꯗꯨꯅ ꯍꯥꯏꯔꯤꯕꯃꯈꯩꯁꯤ ꯇꯧꯒꯗꯧꯕꯅꯤ ꯑꯗꯨꯒ ꯑꯩꯈꯣꯏꯅ ꯆꯠꯄ ꯃꯇꯝꯗ ꯑꯩꯈꯣꯏꯅ ꯂꯣꯏꯅꯒꯗꯕ ꯆꯦ ꯆꯥꯡꯁꯤꯡ ꯑꯗꯨꯗꯤ ꯑꯩꯈꯣꯏꯒꯤ ꯏꯁꯥꯒꯤ ꯑꯥꯏ ꯀꯥꯔꯠ ꯄꯨꯒꯗꯕꯅꯤ ꯒꯥꯔꯤꯒꯤ ꯂꯥꯏꯁꯦꯟꯁ ꯄꯨꯒꯗꯕꯅꯤ ꯑꯗꯨꯒ ꯒꯥꯔꯤꯒꯤ ꯏꯟꯁꯨꯔꯦꯟꯁ ꯌꯥꯎꯕ ꯆꯦ ꯆꯥꯡꯁꯤꯡꯗꯣ ꯑꯩꯈꯣꯏ ꯂꯣꯏꯅꯒꯗꯕꯅꯤ